ꯁ꯭ꯀꯨꯜꯒꯤ ꯑꯣꯏꯕ ꯅꯠꯇ꯭ꯔꯀꯥꯟꯗ ꯀꯣꯂꯦꯖꯒꯤ ꯑꯣꯏꯕ ꯖꯒꯣꯜ ꯁꯥ ꯖꯒꯣꯏ ꯁꯥꯕꯒꯤ ꯇꯥꯟꯖꯥ ꯑꯃ ꯐꯪꯂꯛꯄ ꯃꯇꯝꯗ ꯖꯒꯣꯏ ꯑꯗꯨꯃ ꯁꯥꯕ ꯌꯥꯎꯖꯔꯛꯏ ꯖꯒꯣꯏ ꯁꯥꯕꯁꯤꯅ ꯁ꯭ꯀꯨꯜ ꯑꯃꯁꯨꯡ ꯀꯣꯂꯦꯖꯇ ꯅꯠꯇꯅ ꯂꯥꯏ ꯍꯔꯥꯎꯕꯅꯆꯤꯡꯕ ꯑꯩꯈꯣꯏꯒꯤ ꯐꯦꯁꯇꯤꯕꯦꯜꯒꯨꯝꯕ ꯑꯃ ꯄꯥꯡꯊꯣꯔꯛꯄ ꯃꯇꯝꯗꯁꯨ ꯖꯒꯣꯏ ꯖꯒꯣꯏꯒꯨꯝꯕ ꯑꯁꯤ ꯑꯗꯨꯝ ꯌꯥꯎꯖꯔꯛꯏ ꯖꯒꯣꯏ ꯁꯥꯕꯁꯤꯅ ꯑꯩꯈꯣꯏꯗ ꯑꯩꯉꯣꯟꯗ ꯌꯥꯝꯅ ꯅꯨꯡꯉꯥꯏ ꯖꯒꯣꯏ ꯁꯥꯕꯁꯤꯅ ꯃꯔꯝ ꯑꯣꯏꯔꯀꯥꯟꯗ ꯏꯁꯥꯁꯤ ꯌꯥꯡꯈꯠꯍꯜꯂꯤ ꯂꯥꯏꯒꯨꯝꯕ ꯂꯥꯏꯒꯨꯝꯕ ꯅꯝ ꯂꯥꯏꯒꯨꯝꯕ ꯍꯔꯥꯎꯕ ꯇꯧꯔꯛꯄ ꯃꯇꯝꯗ ꯖꯒꯣꯏ ꯁꯥꯕꯁꯤꯅ ꯑꯩꯉꯣꯟꯗ ꯂꯥꯏ ꯑꯗꯨꯕꯨ ꯍꯔꯥꯎꯍꯟꯕꯅꯤ ꯍꯥꯏꯅꯁꯨ ꯈꯟꯖꯩ ꯃꯤꯗ ꯅꯠꯇꯅ ꯂꯥꯏꯗꯨꯁꯨ ꯀꯨꯃꯩ ꯌꯦꯡꯂꯝꯒꯅꯤ ꯍꯥꯏꯅ ꯈꯟꯖꯩ ꯑꯗꯨꯅ ꯃꯔꯝ ꯑꯣꯏꯔꯀꯥꯟꯗ ꯖꯒꯣꯏ ꯁꯥꯕꯁꯦ ꯑꯩꯒꯤ ꯈ꯭ꯋꯥꯏꯗꯒꯤ ꯅꯨꯡꯉꯥꯏꯖꯕ ꯄꯣꯠꯂꯝꯁꯤꯡꯒꯤ ꯃꯅꯨꯡꯗꯁꯨ ꯑꯃꯅꯤ